ꯑꯩꯅ ꯈ꯭ꯋꯥꯏꯗꯒꯤ ꯄꯥꯝꯖꯕ ꯑꯥꯔꯇꯤꯁꯇꯤ ꯁ꯭ꯋꯥꯃꯤ ꯀꯨꯃꯥꯔꯅꯤ ꯃꯍꯥꯛꯀꯤ ꯈꯣꯟꯖꯦꯜꯁꯦ ꯑꯁꯨꯛꯀꯤ ꯃꯇꯤꯛ ꯑꯩꯍꯥꯛꯅ ꯄꯥꯝꯖꯩ ꯁꯣꯁꯇꯤꯒꯤꯕꯨ ꯑꯣꯏꯔꯣ ꯑꯩꯈꯣꯏꯒꯒꯤ ꯆꯨꯔꯥꯀꯣꯔꯣꯟꯒꯤꯕꯨ ꯑꯣꯏꯔꯣ ꯂꯨꯍꯣꯡꯕꯒꯤꯕꯨ ꯑꯣꯏꯔꯣ ꯃꯍꯥꯛꯅ ꯁꯛꯑꯝꯕꯗ ꯂꯥꯏꯒꯤ ꯏꯁꯩꯕꯨ ꯑꯣꯏꯔꯣ ꯂꯨꯍꯣꯡꯕꯩ ꯏꯁꯩꯕꯨ ꯑꯣꯏꯔꯒꯁꯨ ꯃꯥꯅ ꯁꯛꯇꯣꯔꯛꯄ ꯃꯇꯝꯗ ꯇꯥꯅꯤꯡꯕ ꯃꯥꯒꯤ ꯈꯣꯟꯖꯦꯟꯁꯤꯗꯕꯨ ꯇꯥꯅꯤꯡꯕ ꯑꯣꯏ ꯁꯇꯦꯖ ꯃꯊꯛꯇ ꯀꯥꯈꯠꯇꯨꯅ ꯅꯨꯡꯁꯤ ꯅꯨꯡꯉꯣꯟꯒꯤ ꯏꯁꯩ ꯁꯛꯂꯕꯁꯨ ꯇꯥꯅꯤꯡꯕꯅ ꯃꯍꯥꯛꯀꯤ ꯍꯣꯟꯖꯦꯜꯗꯕꯨ ꯉꯥꯏꯈꯤ ꯑꯁꯨꯛꯀꯤ ꯃꯇꯤꯛ ꯈꯣꯟꯖꯦꯟ ꯇꯥꯕꯗ ꯅꯨꯡꯉꯥꯏ ꯌꯥꯝꯅ ꯄꯥꯝꯖꯕ ꯁꯤꯡꯒꯔ ꯑꯃ ꯑꯣꯏꯈꯤ ꯑꯗꯨꯕꯨ ꯑꯩꯅ ꯃꯍꯥꯛꯀꯤ ꯃꯐꯝꯗꯒꯤ ꯇꯥꯅꯤꯡꯕ ꯄꯛꯆꯕ ꯍꯥꯏꯔꯒꯗꯤ ꯀꯥꯏꯅꯕꯒꯤ ꯏꯁꯩ ꯁꯛꯄꯅ ꯃꯉꯣꯟꯗ ꯈ꯭ꯋꯥꯏꯗꯒꯤ ꯄꯛꯆꯕ ꯈ꯭ꯋꯥꯏꯗꯒꯤ ꯄꯥꯝꯖꯕ ꯑꯃ ꯑꯣꯏ ꯑꯗꯨꯒ ꯃꯍꯥꯛꯅ ꯇꯧꯊꯣꯔꯛꯄ ꯑꯦꯛꯇꯤꯡ ꯑꯗꯒꯤ ꯑꯗꯨꯝ ꯂꯣꯏꯅ ꯑꯩꯗꯤ ꯃꯍꯥꯛꯄꯨ ꯈ꯭ꯋꯥꯏꯗꯒꯤ ꯄꯥꯝꯖꯕ ꯑꯥꯔꯇꯤꯁꯅꯤ ꯍꯥꯏꯅ ꯈꯟꯖꯩ